ꯑꯥ ꯍꯜꯂꯣ ꯇꯥꯏ ꯍꯥꯏꯕꯤꯔꯛꯑꯣ ꯑꯥ ꯀꯔꯤ ꯗꯔꯀꯥꯔ ꯑꯣꯏꯔꯦ ꯍꯥꯏꯕꯤꯔꯛꯑꯣ

ꯀꯧꯅꯥꯒꯤ ꯄꯣꯠꯊꯣꯛ ꯍꯥꯏꯔꯤꯁꯤ ꯑꯩꯈꯣꯏꯒꯤ ꯐꯛꯇꯔꯥ ꯅꯠꯇ꯭ꯔꯒ ꯃꯈꯣꯏ ꯅꯨꯄꯤ ꯑꯉꯥꯡꯅ ꯑꯩꯈꯣꯏꯒꯤ ꯄꯥꯏꯕ ꯍꯦꯟ ꯕꯦꯒ ꯑꯗꯨꯗꯔꯥ ꯎꯝ

ꯀꯧꯅꯥꯒꯤ ꯎꯝ ꯃꯥꯒꯤ ꯐꯨꯠꯇꯤ ꯑꯩꯈꯣꯏꯒꯤ ꯐꯨꯠ ꯑꯅꯤ ꯃꯈꯥꯏ ꯑꯍꯨꯝ ꯄꯥꯛꯄ ꯑꯗꯣ ꯌꯥꯝ ꯁꯥꯡꯕ ꯑꯩꯈꯣꯏ ꯐꯨꯠ ꯊꯥꯔꯇꯤ ꯐꯤꯐꯇꯤ ꯁꯥꯡꯕ ꯑꯗꯣ ꯐꯨꯠ ꯇꯔꯦꯠ ꯀꯨꯝꯕ ꯇꯔꯨꯛ ꯀꯨꯝꯕ ꯁꯥꯡꯕ ꯃꯈꯜ ꯃꯥꯒꯤ ꯃꯥꯒꯤ ꯁꯥꯏꯖ ꯃꯥꯅ ꯄꯥꯝꯂꯤꯗꯨꯒꯤ ꯃꯇꯨꯡ ꯏꯟꯅ ꯑꯗꯨꯝ ꯁꯥꯕ ꯌꯥꯏ ꯀ꯭ꯋꯥꯂꯤꯇꯤꯁꯤꯗꯤ ꯑꯗꯨꯝ ꯁꯤꯖꯟꯅꯔꯒ ꯈꯪꯒꯅꯤ ꯃꯥꯁꯤ ꯑꯩꯈꯣꯏ ꯌꯥꯝꯅ ꯃꯇꯝ ꯁꯥꯡꯅ ꯁꯤꯖꯤꯟꯅꯕ ꯌꯥꯕ ꯌꯥꯝ ꯃꯇꯝ ꯁꯥꯡꯅ ꯐꯝꯕ ꯌꯥꯕ ꯌꯥꯝ ꯏꯪꯈꯠꯇꯕ ꯑꯗꯨꯒꯨꯝꯕ ꯃꯈꯜꯒꯤ ꯀꯩꯅꯣ ꯄꯣꯠ ꯑꯃꯅꯤ ꯃꯥ ꯃꯁꯥꯁꯦ ꯍꯧꯖꯤꯛꯀꯤ ꯀꯥꯎꯅꯁꯦ ꯑꯥ ꯗꯤꯖꯥꯏꯟꯁꯦ ꯃꯈꯟ ꯇꯔꯥ ꯃꯔꯤ ꯃꯉꯥꯒ ꯂꯩ ꯑꯗꯨꯗꯒꯤ ꯑꯄꯥꯥꯝꯕ ꯑꯗꯨꯝ ꯈꯟꯕ ꯌꯥꯅꯤ ꯑꯆꯧꯕ ꯑꯄꯤꯛꯄ ꯑꯗꯨꯒ ꯍꯧꯖꯤꯛ ꯍꯧꯖꯤꯛ ꯃꯧꯅ ꯄꯥꯏꯔꯤꯕ ꯅꯠꯇ꯭ꯔꯒꯅ ꯂꯩꯁꯥꯕꯤꯅ ꯄꯥꯏꯔꯤꯕ ꯑꯗꯨꯒꯨꯝꯕ ꯌꯥꯝꯅ ꯈꯔ ꯑꯗꯨꯝ ꯂꯩ ꯑꯩꯈꯣꯏꯒꯤ ꯀꯩꯅꯣꯁꯦ ꯃꯥꯒꯤ ꯃꯃꯜꯁꯤ ꯐꯥꯔꯁ ꯀ꯭ꯂꯥꯁ ꯁꯦꯀꯦꯟ ꯀ꯭ꯂꯥꯁ ꯊꯥꯔ ꯀ꯭ꯂꯥꯁ ꯍꯥꯏꯅ ꯑꯍꯨꯝ ꯃꯈꯜ ꯑꯍꯨꯝ ꯂꯩꯒꯅꯤ ꯑꯗꯨ ꯐꯥꯔꯁ ꯀ꯭ꯋꯥꯂꯤꯇꯤꯗꯨꯗꯤ ꯑꯗꯨꯝ ꯈꯔ ꯂꯤꯁꯤꯡ ꯑꯃ ꯑꯗꯨꯋꯥꯏꯗꯒꯤ ꯑꯗꯨꯝ ꯍꯧꯔꯒꯅꯤ ꯍꯣꯏ ꯕꯦꯒꯇꯗꯤ ꯐꯨꯠꯇꯥ ꯆꯠꯇ꯭ꯔꯦ ꯀꯩꯅꯣꯗꯗꯤ ꯐꯛꯇꯗꯤ ꯑꯩꯈꯣꯏ ꯐꯝꯅꯕ ꯐꯛꯇꯨꯗꯗꯤ ꯐꯨꯠꯇ ꯑꯣꯏꯅ ꯆꯠꯂꯦ ꯕꯦꯒꯇꯗꯤ ꯃꯥꯒꯤ ꯃꯥꯒꯤ ꯗꯤꯖꯥꯏꯟꯒꯤ ꯃꯇꯨꯡ ꯏꯟꯅꯀꯣ ꯑꯗꯨꯝ ꯆꯠꯂꯦ ꯍꯣꯏ ꯄꯣꯠ ꯈꯔ ꯑꯩꯈꯣꯏꯒꯤ ꯑꯃ ꯑꯅꯤ ꯂꯩꯕꯗꯤ ꯀꯩꯅꯣ ꯇꯧꯅꯗꯦ ꯑꯗꯣ ꯈꯔ ꯌꯥꯝ ꯂꯩꯔꯗꯤꯀꯣ ꯑꯗꯨꯝ ꯌꯦꯡꯊꯣꯛ ꯌꯦꯡꯁꯤꯟ ꯂꯣꯏꯅ ꯇꯧꯅꯕ ꯉꯥꯛꯇꯅꯤ ꯑꯣꯀꯦ ꯑꯣꯀꯦ